ꯁ꯭ꯋꯦꯞ ꯑꯩꯅ ꯄꯣꯠ ꯑꯃ ꯍꯥꯏꯗꯤ ꯆꯤꯛꯀꯟ ꯆꯧꯗꯣ ꯄꯥꯔꯠ ꯋꯥꯟꯒꯤꯗ ꯑꯩꯅ ꯗꯤꯂꯤꯚꯔ ꯇꯧꯔꯨꯔꯦꯗꯅ ꯑꯩꯁꯤ ꯄꯥꯔꯠ ꯋꯥꯟꯗ ꯂꯩꯌꯦꯅ ꯗꯤꯂꯤꯚꯔ ꯇꯧꯔꯨꯕꯅꯤ ꯑꯗꯨ ꯄꯣꯠꯇꯨ ꯍꯧꯖꯤꯛ ꯃꯐꯝꯁꯤ ꯑꯩ ꯍꯧꯖꯤꯛ ꯄꯥꯔꯠ ꯇꯨꯗ ꯂꯩꯔꯦ ꯄꯥꯔꯠ ꯄꯥꯔꯠ ꯇꯨꯒꯤ ꯍꯥꯎꯁ ꯅꯝꯕꯔ ꯊ꯭ꯔꯤ ꯍꯥꯏꯔꯤꯕ ꯃꯐꯝ ꯑꯁꯤꯗ ꯂꯩꯔꯦ ꯅꯪꯅ ꯌꯥꯔꯒꯗꯤ ꯑꯩꯅ ꯇꯧꯈꯤꯕ ꯗꯤꯂꯤꯚꯔꯒꯤ ꯑꯦꯗ꯭ꯔꯦꯁ ꯃꯐꯝꯗꯨ ꯑꯝꯇꯪ ꯆꯦꯟꯖ ꯇꯧꯔꯒ ꯑꯝꯇꯪ ꯍꯥꯏꯕꯤꯌꯨ ꯄꯣꯠꯇꯨ ꯃꯐꯝ ꯆꯦꯟꯖ ꯇꯧꯔꯦ ꯍꯥꯏꯅ ꯑꯩꯉꯣꯟꯗ ꯌꯧꯔꯛꯅꯕ